ꯑꯥ ꯂꯩꯒꯅꯤ ꯅꯪ ꯀꯔꯝꯕ ꯀꯥ ꯄꯥꯝꯒꯦ ꯑꯦ ꯁꯤ ꯂꯩꯕ ꯑꯦ ꯁꯤ ꯌꯥꯎꯕ ꯀꯥ ꯄꯥꯝꯕ꯭ꯔꯥ ꯅꯠꯇ꯭ꯔꯒꯅ ꯑꯦ ꯁꯤ ꯌꯥꯎꯗꯕ ꯀꯥ ꯄꯥꯝꯕ꯭ꯔꯥ ꯑꯦ ꯁꯤ ꯌꯥꯎꯔꯒꯅ ꯂꯨꯄꯥ ꯂꯤꯁꯤꯡ ꯑꯍꯨꯝ ꯆꯥꯡ ꯂꯩꯌꯦ ꯑꯗꯨꯒ ꯑꯦ ꯁꯤ ꯌꯥꯎꯗ꯭ꯔꯒꯅ ꯂꯤꯁꯤꯡ ꯑꯃꯒ ꯂꯤꯁꯤꯡ ꯑꯃꯒꯤ ꯆꯥꯡ ꯂꯩꯌꯦ ꯑꯗꯨ ꯅꯪ ꯀꯔꯝꯕ ꯄꯥꯝꯒꯦ ꯑꯗꯨ ꯑꯣꯏꯔꯗꯤ ꯅꯣꯏ ꯃꯤ ꯀꯌꯥ ꯂꯩꯒꯗꯧꯕ ꯃꯤ ꯃꯉꯥ ꯀꯣ ꯑꯗꯨ ꯍꯌꯦꯡ ꯄꯨꯡ ꯀꯌꯥꯗ ꯂꯥꯛꯀꯅꯤ ꯑꯥ ꯍꯣꯏ ꯍꯣꯏ ꯐꯔꯦ ꯐꯔꯦ ꯐꯔꯦ